ꯍꯣꯜꯁꯦꯜ ꯗꯨꯀꯥꯟꯁꯤꯡꯁꯦ ꯑꯩꯈꯣꯏ ꯁ꯭ꯋꯥꯏꯗꯗꯤ ꯃꯔꯥꯡ ꯀꯥꯏꯅ ꯌꯥꯝ ꯂꯩ ꯑꯗꯨꯕꯨ ꯃꯃꯜꯁꯦ ꯌꯥꯝꯅ ꯍꯦꯟꯕ ꯑꯗꯨꯒ ꯑꯗꯨꯅ ꯃꯔꯝ ꯑꯣꯏꯔꯒ ꯑꯣꯟꯂꯥꯏꯟ ꯁꯣꯞꯄꯤꯡꯗ ꯑꯌꯥꯝꯕ ꯆꯠꯂꯦ ꯑꯗꯨꯅ ꯑꯣꯟꯂꯥꯏꯟ ꯍꯥꯏꯗꯤ ꯗꯨꯀꯥꯟ ꯇꯧꯔꯤꯕ ꯑꯗꯒꯤ ꯍꯣꯜꯁꯦꯜ ꯇꯧꯔꯤꯕ ꯗꯨꯀꯥꯟꯁꯤꯡꯁꯦ ꯌꯥꯝꯅ ꯃꯣꯏꯒꯤ ꯃꯄꯨꯁꯤꯡꯁꯦ ꯌꯥꯝꯅ ꯋꯥꯕ ꯑꯗꯒꯤ ꯌꯥꯝ ꯅꯨꯡꯉꯥꯏꯇꯕ ꯑꯗꯨꯃꯥꯏꯅ ꯑꯣꯏꯔꯦ ꯑꯗꯨꯅ ꯑꯣꯟꯂꯥꯏꯟ ꯁꯣꯞꯄꯤꯡꯁꯤꯗ ꯑꯌꯥꯝꯕꯅ ꯃꯤꯁꯤꯡꯁꯦ ꯆꯠꯈꯤꯕꯅ ꯃꯔꯝ ꯑꯣꯏꯔꯒꯀꯥꯟꯗ ꯗꯨꯀꯥꯟꯁꯤꯒꯤ ꯄꯣꯠꯁꯤ ꯃꯣꯏꯅ ꯇꯥꯡꯅ ꯌꯣꯜꯂꯕꯅꯤꯅ ꯑꯣꯟꯂꯥꯏꯟꯅ ꯑꯌꯥꯝꯕ ꯆꯠꯈꯤꯕ ꯑꯣꯏ ꯑꯗꯨꯅ ꯃꯣꯏꯒꯤ ꯔꯦꯠꯁꯦ ꯈꯔ ꯍꯟꯊꯔꯒꯗꯤ ꯑꯣꯏꯂꯥꯏꯟ ꯁꯣꯞꯄꯤꯡꯗ ꯆꯠꯂꯣꯏꯗꯕ ꯑꯗꯨꯅ ꯃꯣꯏꯅ ꯔꯦꯠꯁꯤ ꯌꯥꯝ ꯋꯥꯡꯂꯕꯅꯤꯅ ꯑꯣꯟꯂꯥꯏꯟ ꯁꯣꯞꯄꯤꯡꯗ ꯍꯦꯟꯅ ꯆꯠꯈꯤꯕꯒꯤ ꯃꯔꯝ ꯑꯃ ꯑꯗꯨꯝ ꯑꯣꯏꯔꯒ ꯂꯩꯔꯦ ꯑꯗꯨꯅ ꯗꯨꯀꯥꯟ ꯇꯧꯔꯤꯕ ꯍꯣꯜꯁꯦꯜ ꯇꯧꯔꯤꯕ ꯃꯤꯁꯤꯡꯁꯦ ꯌꯥꯝꯅ ꯄꯩꯁꯥꯒꯤ ꯄ꯭ꯔꯣꯕ꯭ꯂꯦꯝ ꯑꯗꯨꯒ ꯌꯥꯝꯅ ꯋꯥꯕ ꯑꯣꯏ